ꯑꯩꯍꯥꯛꯅ ꯂꯩꯀꯥꯏꯒꯤ ꯃꯔꯥꯊꯣꯟ ꯑꯃ ꯁꯤꯟꯕꯗ ꯑꯩꯍꯥꯛꯁꯨ ꯁꯔꯨꯛ ꯌꯥꯅ ꯆꯦꯟꯕ ꯌꯥꯎꯈꯤ ꯃꯔꯝꯗꯤ ꯃꯔꯥꯊꯣꯟ ꯍꯥꯏꯔꯤꯕ ꯂꯝꯖꯦꯜ ꯑꯁꯤ ꯌꯥꯝꯅ ꯁꯥꯡꯕ ꯂꯝꯖꯦꯜꯅꯤ ꯀꯤꯂꯣꯃꯤꯇꯔ ꯀꯨꯟ ꯃꯉꯥ ꯆꯦꯟꯈꯤꯕ ꯂꯝꯖꯦꯜꯅꯤ ꯃꯗꯨꯗ ꯑꯩꯍꯥꯛꯅ ꯐꯥꯔꯁ ꯇꯥꯗꯨꯅ ꯒꯣꯜ ꯃꯦꯗꯜ ꯂꯧꯔꯛꯈꯤ ꯃꯔꯝꯗꯤ ꯃꯔꯥꯊꯣꯟ ꯆꯦꯟꯕ ꯍꯥꯏꯕꯁꯤ ꯏꯁꯥꯒꯤ ꯌꯥꯝꯅ ꯀꯟꯐꯤꯗꯦꯟꯁ ꯑꯣꯏꯕ ꯆꯪꯉꯤ ꯃꯔꯥꯊꯣꯟ ꯆꯦꯟꯗ꯭ꯔꯤꯉꯩꯒꯤ ꯃꯃꯥꯡꯗ ꯑꯩꯍꯥꯛꯁꯤ ꯍꯥꯟꯅ ꯄ꯭ꯔꯥꯛꯇꯤꯁ ꯌꯥꯝꯅ ꯇꯧꯕ ꯃꯊꯧ ꯇꯥꯏ ꯄ꯭ꯔꯥꯛꯇꯤꯁ ꯇꯧꯗ꯭ꯔꯕꯗꯤ ꯑꯩꯍꯥꯛꯅ ꯂꯝꯖꯦꯜ ꯑꯗꯨꯕꯨ ꯃꯥꯏ ꯄꯥꯛꯅ ꯆꯦꯟꯕ ꯉꯝꯂꯣꯏ ꯃꯔꯥꯊꯣꯟ ꯆꯦꯟꯕ ꯍꯥꯏꯕꯁꯤ ꯍꯛꯆꯥꯡ ꯌꯥꯝꯅ ꯐꯕ ꯍꯛꯆꯥꯡ ꯌꯥꯝꯅ ꯁꯦꯡꯅ ꯆꯦꯟꯗ꯭ꯔꯕꯗꯤ ꯃꯔꯥꯊꯣꯟ ꯑꯗꯨꯕꯨ ꯃꯥꯏ ꯄꯥꯛꯅ ꯆꯦꯟꯕ ꯉꯝꯂꯣꯏ ꯃꯔꯝꯗꯤ ꯃꯔꯥꯊꯣꯟ ꯆꯦꯟꯗ꯭ꯔꯤꯉꯩꯒꯤ ꯃꯃꯥꯡꯗ ꯏꯁꯥꯅ ꯍꯥꯟꯅ ꯄ꯭ꯔꯥꯛꯇꯤꯁ ꯇꯣꯏꯅ ꯇꯣꯏꯅ ꯇꯧꯕ ꯃꯊꯧ ꯇꯥꯏ ꯃꯔꯝ ꯑꯗꯨꯅ ꯃꯔꯥꯊꯣꯟ ꯆꯦꯟꯗ꯭ꯔꯤꯉꯩꯒꯤ ꯃꯃꯥꯡꯗ ꯑꯩꯍꯥꯛꯅ ꯃꯔꯥꯊꯣꯟꯗ ꯆꯦꯟꯒꯗꯕ ꯗ ꯇꯣꯡꯒꯗꯕ ꯈꯣꯡꯎꯞ ꯑꯗꯨ ꯐꯥꯎꯕ ꯑꯩꯍꯥꯛꯅ ꯌꯥꯝꯅ ꯐꯖꯅ ꯂꯩꯒꯗꯕꯅꯤ ꯈꯣꯡꯎꯞ ꯑꯗꯨ ꯌꯥꯝꯅ ꯆꯥꯎꯕ ꯑꯃꯗꯤ ꯌꯥꯝꯅ ꯄꯤꯛꯄꯁꯨ ꯂꯩꯔꯣꯏꯗꯕꯅꯤ ꯃꯌꯥꯏ ꯑꯣꯏꯕ ꯂꯩꯔꯒ ꯃꯔꯝꯗꯤ ꯍꯧꯖꯤꯛ ꯍꯥꯏꯅ ꯃꯌꯥꯝꯅ ꯇꯣꯡꯅꯕ ꯁꯦꯒꯥ ꯍꯥꯏꯕ ꯈꯣꯡꯎꯞ ꯑꯗꯨ ꯌꯥꯝꯅ ꯏꯁꯥꯗ ꯀꯝꯐꯣꯔꯇꯦꯕꯜ ꯑꯣꯏꯕꯅꯤ ꯍꯛꯆꯥꯡꯁꯨ ꯌꯥꯝꯅ ꯅꯨꯡꯉꯥꯏꯕꯅꯤ ꯑꯗꯨꯅ ꯃꯔꯥꯊꯣꯟ ꯆꯦꯟꯗ꯭ꯔꯤꯉꯩꯒꯤ ꯃꯃꯥꯡꯗ ꯏꯁꯥꯗ ꯍꯥꯟꯅ ꯆꯣꯛꯊꯕ ꯂꯩꯇꯅꯉꯥꯏꯒꯤ ꯕ꯭ꯔꯦꯛꯐꯥꯁ ꯃꯆꯥ ꯑꯃ ꯆꯥꯁꯤꯟꯒꯗꯕꯅꯤ ꯌꯥꯝꯅ ꯆꯥꯁꯤꯟꯕꯁꯨ ꯌꯥꯗꯦ ꯒ꯭ꯂꯨꯀꯣꯁ ꯀꯔꯤ ꯀꯔꯤꯁꯨ ꯊꯛꯆꯤꯟꯒꯗꯕꯅꯤ ꯑꯗꯨꯅ ꯂꯝꯖꯦꯜ ꯑꯗꯨ ꯌꯥꯝꯅ ꯁꯥꯡꯅ ꯆꯦꯜꯂꯛꯄ ꯃꯇꯝꯗ ꯏꯁꯥꯗ ꯅꯨꯡꯉꯥꯏꯔꯛꯅꯕ ꯏꯁꯥꯕꯨ ꯌꯥꯝꯅ ꯆꯣꯛꯊꯗꯅꯉꯥꯏꯒꯤ ꯌꯥꯝꯅ ꯆꯦꯟꯕ ꯉꯝꯅꯕꯒꯤ ꯆꯥꯒꯗꯕꯅꯤ ꯑꯗꯨꯅ ꯃꯔꯥꯊꯣꯟ ꯆꯦꯟꯕ ꯃꯇꯝꯗ ꯑꯩꯍꯥꯛꯅ ꯄ꯭ꯔꯥꯛꯇꯤꯁ ꯍꯥꯟꯅ ꯇꯣꯏꯅ ꯇꯣꯏꯅ ꯇꯧꯒꯗꯕꯅꯤ ꯏꯁꯥꯅ ꯂꯝꯖꯦꯜ ꯑꯗꯨ ꯆꯦꯟꯕ ꯃꯇꯝꯗꯁꯨ ꯑꯩꯍꯥꯛꯅ ꯍꯌꯦꯡ ꯆꯦꯟꯕ ꯃꯇꯝꯗ ꯌꯥꯝꯅ ꯅꯨꯡꯉꯥꯏꯅ ꯆꯦꯟꯅꯕ ꯑꯩꯍꯥꯛꯅ ꯊꯥꯡꯂꯤꯕ ꯈꯣꯡꯊꯥꯡ ꯑꯃꯗꯤ ꯋꯥꯔꯛꯄ ꯃꯇꯝꯗ ꯊꯥꯡꯕ ꯈꯣꯡ ꯀꯥꯞ ꯑꯗꯨ ꯃꯥꯟꯅꯅ ꯊꯥꯡꯗꯅꯉꯥꯏꯒꯤ ꯋꯥꯔꯛꯄ ꯃꯇꯝꯗꯅ ꯌꯥꯝꯅ ꯂꯥꯎꯅ ꯂꯥꯎꯅ ꯊꯥꯡꯂꯒ ꯃꯤꯉꯣꯟꯗꯒꯤ ꯍꯦꯟꯅꯉꯥꯏꯒꯤ ꯇꯧꯒꯗꯕꯅꯤ ꯃꯔꯝꯗꯤ ꯑꯩꯍꯥꯛꯅ ꯍꯌꯦꯡ ꯆꯦꯟꯕ ꯃꯇꯝꯗ ꯃꯔꯥꯊꯣꯟ ꯑꯗꯨꯕꯨ ꯌꯥꯝꯅ ꯂꯥꯏꯅ ꯆꯦꯟꯕ ꯉꯝꯅꯕ ꯃꯔꯥꯊꯣꯟ ꯍꯥꯏꯕꯁꯤꯗꯕꯨ ꯀꯤꯂꯣꯃꯤꯇꯔ ꯀꯨꯟ ꯃꯉꯥ ꯆꯦꯟꯒꯗꯕ ꯂꯝꯖꯦꯜ ꯑꯣꯏꯕꯅꯤꯅ ꯏꯁꯥꯗ ꯆꯣꯛꯊꯕ ꯂꯩꯇꯅꯉꯥꯏꯒꯤ ꯍꯥꯟꯅ ꯇꯣꯏꯅ ꯏꯁꯥꯅ ꯄ꯭ꯔꯥꯛꯇꯤꯁ ꯇꯧꯖꯒꯗꯕꯅꯤ ꯅꯣꯡꯃꯒꯤ ꯃꯅꯨꯡꯗ ꯀꯤꯂꯣꯃꯤꯇꯔ ꯃꯉꯥꯗꯤ ꯑꯃꯗꯤ ꯇꯔꯥ ꯐꯥꯎꯕ ꯆꯦꯟꯒꯗꯕꯅꯤ ꯃꯔꯝꯗꯤ ꯍꯌꯦꯡ ꯌꯥꯝꯅ ꯁꯥꯡꯅ ꯆꯦꯜꯂꯛꯄ ꯃꯇꯝꯗ ꯏꯁꯥꯗ ꯌꯥꯝꯅ ꯂꯥꯏꯅ ꯆꯦꯟꯕ ꯉꯝꯅꯕ ꯑꯩꯍꯥꯛꯅ ꯌꯥꯝꯅ ꯇꯣꯏꯅ ꯇꯣꯏꯅ ꯄ꯭ꯔꯥꯛꯇꯤꯁ ꯇꯧꯕ ꯑꯁꯤ ꯃꯊꯧ ꯇꯥꯏ ꯃꯔꯥꯊꯣꯟ ꯆꯦꯟꯕ ꯃꯇꯝꯗ ꯏꯁꯥꯗ ꯄꯥꯈꯠꯄ ꯄꯣꯛꯄ ꯌꯥꯗꯦ ꯏꯁꯥꯗ ꯊꯨꯛꯀꯠꯄ ꯄꯣꯛꯄꯁꯨ ꯌꯥꯗꯦ ꯌꯥꯝꯅ ꯅꯨꯡꯉꯥꯏꯅ ꯆꯦꯟꯒꯗꯕꯅꯤ ꯑꯩꯍꯥꯛ ꯌꯥꯝꯅ ꯌꯥꯡꯅ ꯆꯦꯟꯗꯕ ꯌꯥꯗꯦ ꯍꯥꯏꯅ ꯈꯜꯂꯒ ꯆꯦꯟꯒꯗꯕꯅꯤ ꯆꯦꯟꯕ ꯃꯇꯝꯗꯁꯨ ꯍꯧꯕꯒ ꯌꯥꯝꯅ ꯌꯥꯡꯅ ꯆꯦꯜꯂꯣꯏꯗꯕꯅꯤ ꯇꯞꯅ ꯆꯦꯜꯂꯕ ꯃꯇꯨꯡꯗ ꯍꯛꯆꯥꯡ ꯁꯥꯒꯠꯂꯛꯂꯕ ꯃꯇꯨꯡꯗꯇ ꯏꯁꯥꯁꯤ ꯇꯞꯅ ꯇꯞꯅ ꯌꯥꯡꯈꯠꯂꯕ ꯃꯇꯨꯡꯗ ꯌꯥꯝꯅ ꯌꯥꯡꯅ ꯆꯦꯟꯒꯗꯕꯅꯤ ꯃꯔꯝꯗꯤ ꯍꯥꯟꯅ ꯆꯦꯜꯂꯨꯕ ꯍꯥꯏꯕꯁꯤ ꯏꯁꯥ ꯋꯥꯔꯒ ꯇꯣꯛꯀꯅꯤ ꯏꯁꯥ ꯅꯤꯡꯁꯥ ꯁꯣꯔ ꯄꯨꯕ ꯑꯁꯤꯁꯨ ꯌꯥꯝꯅ ꯃꯊꯧ ꯇꯥꯏ ꯅꯤꯡꯁꯥ ꯁꯣꯔ ꯄꯨꯕ ꯍꯩꯕ ꯑꯁꯤ ꯌꯥꯝꯅ ꯃꯊꯧ ꯇꯥꯏ ꯃꯔꯝꯗꯤ ꯏꯁꯥ ꯅꯤꯡꯁꯥ ꯁꯣꯔ ꯄꯨꯕ ꯍꯩꯇ꯭ꯔꯕꯗꯤ ꯂꯝꯖꯦꯜ ꯑꯗꯨꯕꯨ ꯆꯦꯜꯂꯛꯄ ꯃꯇꯝꯗ ꯃꯌꯥꯏꯗ ꯇꯠꯂꯒ ꯄꯟꯊꯨꯡ ꯌꯧꯗꯅ ꯑꯩꯍꯥꯛ ꯃꯤꯊꯤ ꯗꯤꯁꯀ꯭ꯋꯥꯂꯤꯐꯥꯏ ꯑꯣꯏꯒꯅꯤ ꯃꯔꯝ ꯑꯗꯨꯅ ꯂꯝꯖꯦꯜ ꯑꯁꯤ ꯆꯦꯟꯕ ꯃꯇꯝꯗ ꯅꯤꯡꯁꯥ ꯁꯣꯔ ꯆꯤꯜ ꯑꯅꯤ ꯑꯁꯤ ꯄꯥꯛꯁꯤꯜꯂꯒ ꯌꯥ ꯀꯥꯊꯣꯛꯇꯕꯤꯗ ꯅꯥꯇꯣꯟꯗ ꯅꯤꯡꯁꯥ ꯁꯣꯔ ꯇꯞꯅ ꯇꯞꯅ ꯍꯣꯜꯂꯒ ꯌꯥꯝꯅ ꯂꯥꯏꯅ ꯆꯦꯟꯒꯗꯕꯅꯤ ꯃꯔꯝ ꯑꯗꯨꯅ ꯃꯔꯥꯊꯣꯟ ꯆꯦꯟꯕ ꯃꯇꯝꯗ ꯃꯤ ꯑꯃꯒ ꯑꯃꯒ ꯌꯥꯝꯅ ꯅꯛꯅꯅ ꯆꯦꯜꯂꯣꯏꯗꯕꯅꯤ ꯑꯍꯥꯟꯕ ꯂꯝꯖꯦꯜ ꯑꯗꯨ ꯊꯥꯔꯛꯄ ꯍꯧꯕꯗ ꯃꯤ ꯀꯨꯡꯁꯤꯟꯅꯔꯁꯨ ꯏꯁꯥꯅ ꯈꯪꯅ ꯂꯝꯖꯦꯜ ꯑꯗꯨ ꯆꯦꯜꯂꯤꯅꯤ ꯍꯥꯏꯕꯒꯤ ꯋꯥꯈꯜ ꯊꯝꯂꯒ ꯇꯞꯅ ꯇꯞꯅ ꯂꯥꯞꯊꯣꯛꯆꯔꯒ ꯆꯦꯟꯒꯗꯕꯅꯤ ꯃꯔꯝꯗꯤ ꯃꯤ ꯑꯅꯤ ꯑꯗꯨ ꯅꯛꯁꯤꯟꯅꯕ ꯃꯇꯝꯗ ꯊꯦꯡꯒꯥꯏꯅꯔꯛꯄꯗ ꯏꯁꯥꯅ ꯗ ꯄꯥꯜꯂꯒ ꯏꯁꯥ ꯑꯗꯨ ꯂꯝꯖꯦꯜ ꯆꯦꯟꯕ ꯉꯝꯗꯅ ꯄꯨꯛ ꯅꯥꯕ ꯑꯃꯗꯤ ꯊꯕꯥꯛ ꯅꯥꯕꯗꯒꯤ ꯆꯦꯟꯕ ꯉꯝꯗꯅ ꯄꯣꯊꯥꯈꯤꯅꯤ ꯃꯔꯝ ꯑꯗꯨꯅ ꯆꯦꯟꯕ ꯃꯇꯝꯗ ꯌꯥꯝꯅ ꯅꯛꯅꯅ ꯆꯦꯜꯂꯣꯏꯗꯕꯅꯤ ꯈꯤꯇꯪ ꯂꯥꯞꯊꯣꯛꯂꯒ ꯆꯦꯟꯕ ꯃꯇꯝꯗ ꯏꯁꯥꯗ ꯌꯥꯝꯅ ꯄꯥꯡꯒꯜ ꯂꯩꯅ ꯆꯦꯟꯒꯗꯕꯅꯤ ꯃꯔꯝ ꯑꯗꯨꯅ ꯆꯦꯛꯁꯤꯟꯕ ꯌꯥꯝꯅ ꯐꯩ